ꯃꯀꯨꯞ ꯃꯀꯥꯏꯗꯒꯤ ꯑꯩꯈꯣꯏꯒꯤ ꯁꯦꯝꯒꯠꯄ ꯁꯥꯒꯠꯄꯁꯦ ꯑꯥꯔꯠꯀꯨꯝꯕ ꯁꯦꯃꯛꯄꯁꯦ ꯑꯌꯥꯝꯕꯅ ꯑꯩꯗꯤ ꯀꯥꯔꯠ ꯍꯥꯏꯗꯤ ꯑꯩꯈꯣꯏꯒꯤ ꯀꯥꯔꯠꯕꯣꯛꯁꯇꯣ ꯑꯗꯨꯗꯒꯤ ꯁꯦꯝꯃꯦꯕꯀꯣ ꯀꯥꯔꯠꯕꯣꯛꯁꯅꯃꯨ ꯀꯩ ꯁꯦꯃꯛꯀꯦ ꯍꯥꯏꯕ ꯃꯇꯝꯗ ꯑꯩꯈꯣꯏꯒꯤ ꯄꯦꯟꯗ ꯁꯨ ꯍꯥꯞꯅꯕ ꯑꯗꯒꯤ ꯀꯩꯅꯣꯒꯨꯝꯕ ꯄꯣꯠ ꯆꯩ ꯑꯝ ꯗꯨꯝ ꯊꯝꯅꯤꯡꯂꯒꯁꯨ ꯑꯩꯈꯣꯏꯅ ꯀꯥꯔꯇꯨꯟꯕꯣꯛꯁꯁꯦ ꯁꯦꯒꯥꯏꯔꯒ ꯕꯣꯛꯁꯀꯤ ꯁꯦꯞꯇ ꯑꯃꯨꯛꯀ ꯃꯨꯛ ꯍꯥꯏꯗꯤ ꯅꯧꯅ ꯁꯦꯝꯒꯠꯄꯤꯔꯒ ꯑꯗꯨꯗ ꯑꯩꯈꯣꯏꯅ ꯊꯝꯅꯤꯡꯕ ꯄꯣꯠ ꯃꯆꯥ ꯃꯆꯥ ꯊꯝꯃꯦ ꯑꯗꯨꯒ ꯀꯥꯔꯠꯕꯣꯛꯁꯇꯪ ꯅꯠꯇꯅ ꯑꯩꯈꯣꯏꯒꯤ ꯃꯀꯣꯛꯒꯨꯝꯕ ꯊꯛꯈꯤꯕꯒꯤ ꯄ꯭ꯂꯥꯁꯇꯤꯛꯀꯤ ꯃꯥꯒꯤ ꯕꯣꯇꯜꯁꯤꯡꯁꯦ ꯀꯛꯑꯒꯁꯨ ꯑꯩꯈꯣꯏꯅ ꯂꯩ ꯃꯆꯥ ꯃꯆꯥꯒꯨꯝꯕ ꯑꯩꯈꯣꯏ ꯆꯨꯀ꯭ꯂꯤꯟꯒꯨꯝꯕ ꯊꯥꯕ ꯈꯣꯠꯄꯒꯤꯁꯦ ꯀꯛꯊꯠꯂꯒꯁꯨ ꯀꯅꯣ ꯇꯧꯋꯦ ꯑꯩꯈꯣꯏꯒꯤ ꯂꯩꯄꯥꯛ ꯈꯔ ꯍꯥꯞꯄꯒ ꯁꯨꯒꯨꯂꯤꯟ ꯈꯔ ꯍꯞ ꯍꯥꯏꯗꯤ ꯊꯝꯖꯔꯒ ꯊꯥꯕ ꯈꯣꯠꯄ ꯈꯔ ꯇꯧꯋꯦ ꯑꯗꯨꯒ ꯍꯥꯏꯗꯤ ꯁꯤꯒꯤ ꯕꯣꯇꯟ ꯑꯃꯁꯨꯡ ꯀꯥꯔꯠꯕꯣꯛꯁꯁꯤꯈꯛꯇ ꯅꯠꯇꯅ ꯍꯥꯏꯗꯤ ꯍꯥꯏꯗꯤ ꯑꯩꯈꯣꯏꯅ ꯍꯨꯟꯗꯣꯛꯀꯗꯧ ꯍꯨꯟꯗꯣꯛꯄꯗ ꯑꯩꯈꯣꯏꯒꯤ ꯀꯩꯅꯣ ꯃꯌꯥꯝꯗ ꯍꯥꯏꯗꯤ ꯋꯦꯁ ꯍꯗꯤ ꯆꯈꯥꯏꯕ ꯈꯣꯠꯄ ꯇꯧꯕꯒꯤ ꯃꯍꯨꯠꯇ ꯑꯩꯈꯣꯏꯅ ꯑꯗꯨ ꯃꯌꯥꯝꯗꯣꯃꯨꯛ ꯂꯣꯏꯅ ꯑꯃꯨꯛ ꯀꯂꯦꯛꯁꯟ ꯇꯧꯔꯀꯥꯟꯗ ꯀꯩ ꯁꯦꯝꯕ ꯌꯥꯕꯒꯦ ꯍꯥꯏꯕꯗꯣ ꯃꯆꯦꯠ ꯃꯆꯦꯠꯁꯤꯡꯗꯨꯅ ꯁꯦꯝꯃꯒ ꯍꯥꯏꯗꯤ ꯑꯩꯈꯣꯏꯒꯤ ꯏꯃꯨꯡꯗ ꯀꯌꯥꯝ ꯊꯤꯅ ꯍꯦꯟꯅ ꯀꯥꯟꯅꯒꯦ ꯍꯥꯏꯕꯖꯣ ꯍ ꯂꯩ ꯊꯥꯕꯗꯕꯨ ꯑꯣꯏꯔꯕꯁꯨ ꯇꯤꯜꯍꯧ ꯆꯅꯝꯗꯕꯨ ꯊꯥꯕ ꯑꯣꯏꯔꯁꯨ ꯍꯧꯖꯤꯛ ꯍꯤꯡꯒꯣꯟꯁꯦ ꯂꯣꯏꯅ ꯃꯌꯥꯝꯁꯦ ꯄꯤꯛꯅꯔꯕꯅꯤꯅ ꯑꯦꯅꯤ ꯀꯩꯅꯣꯝ ꯊꯥꯒꯦ ꯍꯥꯏ ꯇꯥꯔꯒꯁꯨ ꯈꯣꯏꯒꯤ ꯊꯥꯕꯝ ꯂꯩꯇꯕꯅꯤꯅ ꯍꯧꯖꯤꯛ ꯍꯥꯏꯔꯤꯕ ꯄꯣꯠꯁꯤꯡꯁꯦ ꯍꯥꯏꯗꯤ ꯂꯝꯕꯤꯗ ꯍꯨꯟꯗꯣꯛꯄꯒꯤ ꯃꯍꯨꯠꯇ ꯑꯩꯈꯣꯏꯅ ꯌꯨꯝꯗ ꯍꯥꯏꯗꯤ ꯀꯟꯇꯦꯅꯔꯒꯨꯝꯕ ꯃꯆꯥ ꯃꯆꯥ ꯁꯦꯝꯃꯒꯁꯨ ꯑꯩꯈꯣꯏꯅ ꯊꯥꯅꯤꯡꯂꯤꯕ ꯄꯣꯠꯇꯨ ꯊꯥꯕ ꯌꯥꯏ ꯑꯗꯨꯒ ꯁꯦꯝꯕꯁꯨ ꯌꯥꯏ ꯍꯥꯏꯅ ꯍꯥꯏꯖꯅꯤꯡꯏ